ꯑꯩꯅ ꯀꯔꯤ ꯌꯦꯛꯀꯗꯒꯦ ꯍꯥꯏꯕꯗꯤ ꯀꯔꯝꯅ ꯂꯦꯞꯊꯣꯛꯄꯒꯦ ꯍꯥꯏꯔꯒꯗꯤ ꯑꯗꯨꯝ ꯑꯩꯅ ꯌꯦꯛꯅꯤꯡꯕ ꯌꯨꯝ ꯑꯣꯏꯔꯁꯨ ꯂꯩ ꯁꯤꯅꯔꯤ ꯀꯔꯤ ꯀꯔꯤꯁꯤꯡꯁꯦ ꯌꯦꯡꯉꯒ ꯑꯣꯏꯔꯁꯨ ꯑꯩꯅ ꯑꯗꯨꯝ ꯁꯥꯒꯠꯆꯔꯒ ꯌꯦꯛꯑꯦ ꯑꯗꯨꯒ ꯑꯩꯅ ꯈ꯭ꯋꯥꯏꯗꯒꯤ ꯄꯥꯝꯖꯕ ꯌꯥꯝꯅ ꯃꯍꯥꯎ ꯂꯧꯔꯒ ꯌꯦꯛꯆꯕ ꯍꯥꯏꯔꯒꯗꯤ ꯕꯤꯜꯗꯤꯡ ꯌꯨꯝ ꯒꯨꯝꯕ ꯇꯥꯋꯔ ꯁꯤꯒꯨꯝꯕꯁꯦ ꯁꯤꯁꯤꯅ ꯈꯔ ꯄꯥꯝꯖꯩ ꯑꯗꯨꯒ ꯁꯤꯒꯨꯝꯕꯅ ꯍꯦꯟꯅ ꯌꯦꯛꯄꯁꯨ ꯍꯦꯜꯂꯦ ꯑꯇꯩꯗꯒꯤꯗꯤ